ꯁꯍꯔꯗ ꯍꯣꯡꯅꯤꯡꯗꯕꯒꯤ ꯃꯔꯝꯗꯤ ꯈꯨꯡꯒꯪꯒꯤ ꯃꯔꯤ ꯃꯇꯥ ꯊꯥꯗꯣꯛꯅꯤꯡꯗꯕ ꯂꯩꯐꯝꯒꯤ ꯁꯍꯔꯗꯗꯤ ꯈꯔꯁꯥ ꯄꯩꯁꯥ ꯌꯥꯝꯅ ꯍꯦꯟꯅ ꯆꯥꯗꯤꯡ ꯇꯧꯕ ꯑꯗꯒꯤ ꯈꯨꯡꯒꯪꯗ ꯂꯩꯔꯒꯅ ꯑꯩꯈꯣꯏꯒꯤ ꯂꯧꯎ ꯁꯤꯡꯎꯕꯒꯤ ꯈꯨꯗꯣꯡꯆꯥꯕ ꯐꯪꯕ ꯑꯗꯒꯤ ꯈꯨꯡꯒꯪꯗꯅ ꯑꯁꯦꯡꯕ ꯏꯁꯤꯡ ꯅꯨꯡꯁꯤꯠ ꯃꯔꯥꯡ ꯀꯥꯏꯅ ꯐꯪꯕ ꯑꯗꯒꯤ ꯃꯔꯥꯡ ꯀꯥꯏꯅ ꯐꯪꯕ ꯑꯁꯤꯅꯆꯤꯡꯕꯁꯤꯡ ꯃꯔꯝ ꯑꯁꯤꯅ ꯑꯩꯅ ꯁꯍꯔꯗ ꯍꯣꯡꯅꯤꯡꯗꯕꯅꯤ